ꯍꯂꯣ ꯑꯣ ꯁꯤ ꯗꯨꯀꯥꯟꯁꯦ ꯑꯩꯈꯣꯏꯒꯤ ꯀꯩꯅꯣ ꯄꯣꯠ ꯌꯣꯟꯕ ꯗꯨꯀꯥꯟ ꯈꯣꯡꯎꯞ ꯃꯌꯥꯝ ꯑꯣ ꯑꯣ ꯈꯣꯡꯎꯞ ꯈꯣꯡꯎꯞ ꯃꯌꯥꯝꯁꯨ ꯂꯩꯔꯦ ꯑꯗꯣ ꯈꯣꯡꯎꯞ ꯃꯌꯥꯝꯁꯦ ꯑꯩꯁꯦ ꯑꯩ ꯏꯆꯥꯅꯨꯄꯥꯒꯤ ꯈꯣꯡꯎꯞ ꯂꯩꯕ ꯂꯥꯛꯄꯅꯦ ꯑꯗꯩꯗꯤ ꯏꯆꯥꯅꯨꯄꯤꯒꯤꯁꯨ ꯌꯦꯡꯖꯒꯦ ꯑꯉꯥꯡꯒꯤ ꯑꯉꯥꯡꯒꯤ ꯑꯉꯥꯡ ꯃꯆꯥꯒꯤ ꯈꯣꯡꯎꯞꯇꯤ ꯌꯥꯎꯕ꯭ꯔꯣ

ꯑꯣ ꯑꯣ ꯀꯩꯅꯣꯗ ꯑꯣ ꯑꯩꯈꯣꯏꯒꯤ ꯑꯦꯗꯤꯗꯥꯁꯀꯨꯝꯕ ꯅꯥꯏꯀꯤꯒꯨꯝꯕ ꯑꯗꯨꯗ ꯑꯣꯏꯅ ꯌꯦꯡꯖꯔꯒꯦ ꯑꯗꯣ ꯑꯧ ꯍꯣꯏ ꯏꯆꯥ ꯏꯆꯥꯅꯨꯄꯥꯒꯤꯅ ꯅꯥꯏꯀꯤꯒꯤꯗꯨ ꯌꯦꯡꯉꯒꯦ ꯑꯣ ꯅꯨꯄꯤ ꯏꯆꯥꯅꯨꯄꯥꯁꯦ ꯆꯍꯤ ꯃꯈꯣꯏꯁꯦ ꯆꯍꯤ ꯇꯔꯥꯃꯥꯊꯣꯏ ꯇꯔꯥꯟꯊꯣꯏꯃꯨꯛ ꯁꯨꯔꯛꯑꯦ ꯑꯗꯨ ꯎꯝ ꯁꯤ ꯈꯣꯡꯎꯞ ꯈꯣꯡꯎꯞꯀꯤ ꯁꯥꯏꯁꯁꯦ ꯃꯥꯏꯁꯦ ꯅꯝꯕꯔ ꯁꯤꯛꯁꯀꯨꯝꯕ ꯆꯥꯏꯌꯦ ꯑꯗꯨ ꯁꯤꯁꯦ ꯑꯩꯈꯣꯏ ꯗꯨꯀꯥꯟꯁꯦ ꯀꯩ ꯍꯥꯏꯅꯤ ꯄꯣꯠ ꯆꯩꯁꯦ ꯃꯌꯥꯝ ꯊꯝꯃꯕꯅꯤꯅ ꯌꯥꯝꯁꯨ ꯐꯖꯔꯦ ꯑꯗꯣ ꯑꯁꯤꯒꯤ ꯅꯥꯏꯀꯤꯒꯤ ꯄꯣꯠꯁꯦ ꯃꯌꯥꯝꯅꯁꯨ ꯑꯗꯨꯝ ꯍꯥꯏꯅꯩꯌꯦꯕ ꯀ꯭ꯋꯥꯂꯤꯇꯤ ꯌꯥꯝ ꯐꯩ ꯌꯥꯝ ꯐꯖꯩ ꯑꯅ ꯑꯗꯣ ꯑꯧ

ꯑꯧ ꯅꯝꯕꯔ ꯁꯤꯛꯁꯇ ꯑꯣꯏꯅ ꯌꯦꯡꯖꯔꯒꯦ ꯑꯧ ꯌꯥꯏꯌꯦ ꯅꯨꯄꯤꯃꯆꯥꯒꯤꯗꯨꯅ ꯑꯦꯗꯤꯗꯥꯁ ꯑꯣꯏꯅ ꯌꯦꯡꯕꯤꯒꯦ ꯃꯣꯏꯁꯤꯅ ꯆꯍꯤ ꯇꯔꯨꯛ ꯇꯔꯦꯠꯃꯨꯛꯀꯤ ꯆꯥꯡꯗ ꯑꯣꯏꯒꯅꯤꯌꯦ ꯑꯧ ꯐꯣꯔ ꯐꯥꯏꯚ ꯁꯤꯛꯁꯁꯦ ꯃꯥꯒꯤꯗꯤ ꯃꯈꯣꯡꯁꯦ ꯈꯔ ꯄꯤꯛꯇꯛ ꯇꯧꯔꯤꯕꯅꯤꯅ ꯃꯣꯏꯁꯦ ꯅꯝꯕꯔ ꯐꯣꯔꯒꯨꯝꯕꯗꯤ ꯂꯩꯒꯗ꯭ꯔꯣ ꯑꯧ ꯅꯝꯕꯔ ꯐꯣꯔꯒꯤꯗꯣ ꯑꯝꯇ ꯌꯦꯡꯖꯒꯦ

ꯑꯣ ꯌꯥꯏꯌꯦ ꯁꯣꯝꯅ ꯃꯃꯜꯁꯨ ꯑꯗꯨꯝ ꯃꯃꯜ ꯆꯥꯇ꯭ꯔꯨꯛ ꯆꯥꯇ꯭ꯔꯦꯠ ꯑꯗꯨꯝ ꯍꯥꯏꯕꯤꯕꯅꯤꯅ ꯑꯗꯨ ꯃꯃꯜꯁꯨ ꯐꯖꯅ ꯑꯗꯨꯝ ꯌꯥꯔꯅꯤ ꯑꯗꯨ ꯄꯣꯠꯁꯦ ꯄꯣꯠꯁꯦ ꯐꯕꯅꯤꯅ ꯑꯩꯈꯣꯏꯅꯁꯨ ꯑꯗꯨꯝ ꯄꯥꯝꯖꯕ ꯑꯣꯏꯌꯦꯕꯀꯣ ꯑꯗꯨ ꯍꯣꯔꯦꯟ ꯑꯩꯅ ꯀꯩꯅꯣꯝꯇꯒ ꯍꯥꯏꯖꯒꯦ ꯇꯧꯕꯅꯤ ꯍꯣꯔꯦꯟ ꯈꯣꯡꯎꯞꯁꯦ ꯀꯔꯤꯒꯨꯝꯕ ꯆꯥꯗ ꯈꯣꯠꯇꯕꯒꯨꯝꯕ ꯇꯧꯔꯒꯗꯤ ꯑꯃꯨꯛ ꯍꯟꯕ ꯈꯣꯠꯄ ꯌꯥꯒꯗ꯭ꯔꯥ ꯀꯃꯥꯏ ꯇꯧꯕꯅꯣ

ꯍꯣꯏ ꯍꯣꯏ ꯌꯥꯝ ꯅꯨꯡꯉꯥꯏꯖꯔꯦ ꯑꯗꯨꯁꯨ ꯑꯗꯣ ꯑꯩ ꯂꯥꯛꯄꯗꯤ ꯂꯥꯛꯑꯗꯧꯕꯅꯦ ꯑꯗꯨ ꯗꯨꯀꯥꯟ ꯄꯨꯡ ꯀꯌꯥ ꯀꯃꯥꯏ ꯇꯧꯕꯅꯣ ꯗꯨꯀꯥꯟ ꯊꯣꯡ ꯍꯥꯡꯕꯁꯤꯅ ꯑꯣ ꯑꯣ ꯍꯣ ꯗꯤꯂꯤꯚꯔꯤ ꯌꯥꯔꯒꯗꯤ ꯌꯥꯝ ꯅꯨꯡꯉꯥꯏꯖꯔꯦ ꯑꯣ ꯑꯣ ꯑꯗꯨ ꯑꯣꯏꯗꯤ ꯌꯥꯝ ꯐꯔꯦ ꯑꯣ ꯁꯨꯃꯥꯏ ꯇꯧꯔꯁꯦ ꯑꯩꯁꯦ ꯅꯝꯕꯔ ꯑꯃ ꯄꯤꯖꯔꯛꯑꯒꯦ ꯅꯝꯕꯔꯗꯨꯗ ꯁꯣꯝꯒꯤ ꯗꯨꯀꯥꯟꯗꯒꯤ ꯑꯗꯨꯝ ꯗꯤꯂꯤꯚꯔꯤ ꯌꯥꯔꯒꯗꯤ ꯇꯧꯕꯤꯔꯛꯅꯕ ꯑꯗꯨꯝ ꯇꯧꯕꯤꯔꯣꯀꯣ ꯑꯗꯨꯀꯥꯟꯗ ꯑꯩꯈꯣꯏ ꯑꯆꯥ ꯆꯥꯗ ꯑꯗꯨꯝ ꯑꯩꯈꯣꯏ ꯅꯝꯕꯔꯗ ꯑꯗꯨꯝ ꯀꯣꯜ ꯇꯧꯅꯔꯒꯁꯨ ꯑꯗꯨꯝ ꯌꯥꯕ ꯅꯠꯇ꯭ꯔꯣ ꯑꯣ ꯐꯔꯦ ꯐꯔꯦ ꯗꯤꯂꯤꯕꯔꯤ ꯇꯧꯕꯅꯤꯅ ꯑꯗꯨ ꯀꯩꯅꯣ ꯇꯧꯁꯤ ꯀꯦꯁ ꯑꯣꯏꯅ ꯑꯗꯨꯝ ꯇꯧꯁꯤ ꯌꯥꯏꯌꯦ ꯑꯗꯨꯒꯤꯗꯤ ꯏꯆꯥꯅꯨꯄꯥꯒꯤꯅ ꯅꯝꯕꯔ ꯁꯤꯛꯁ ꯄꯤꯕꯤꯔꯣ ꯏꯆꯥꯅꯨꯄꯤꯒꯤꯅ ꯅꯝꯕꯔ ꯐꯣꯔ ꯄꯤꯕꯤꯔꯣ ꯍꯣꯏ ꯍꯣꯏ ꯑꯣ ꯑꯗꯨꯗꯤ ꯑꯩ ꯄꯩꯁꯥꯒ ꯔꯦꯗꯤ ꯇꯧꯔꯒ ꯑꯗꯨꯝ ꯄꯣꯠꯇꯣ ꯉꯥꯏꯔꯒ ꯂꯩꯖꯔꯝꯃꯒꯦ ꯑꯉꯥꯡꯁꯤꯡꯁꯨ ꯁ꯭ꯀꯨꯜ ꯆꯠꯄ ꯇꯥꯏꯃꯤꯡ ꯅꯠꯇ꯭ꯔꯤꯕꯅꯤꯅ ꯑꯗꯨꯝ ꯌꯥꯈꯤꯅꯤ ꯑꯗꯨꯅ ꯑꯩ ꯄꯣꯠꯇꯣ ꯂꯧꯅꯅꯕ ꯉꯥꯏꯖꯔꯝꯃꯒꯦ ꯁꯣꯝꯅ ꯑꯗꯨꯝ ꯃꯇꯝ ꯆꯥꯅ ꯌꯧꯕꯤꯔꯛꯎ ꯌꯥꯅꯤ ꯌꯥꯅꯤ ꯊꯝꯖꯔꯦ